ꯍꯜꯂꯣ ꯑꯧ ꯃꯥꯅꯦ ꯀꯦꯖꯤꯗ ꯆꯥꯃ ꯑꯗꯣ ꯍꯧꯖꯤꯛ ꯀꯩꯅꯣ ꯇꯧꯕꯒꯤꯅꯦ ꯍꯧꯖꯤꯛ ꯃꯇꯝꯅꯅꯦ ꯑꯗꯣ ꯑꯉꯥꯡꯕꯅ ꯈꯔ ꯍꯦꯜꯂꯅꯤ ꯑꯉꯧꯕꯗꯨꯗꯤ ꯌꯥꯡꯈꯩ ꯑꯗꯣ ꯀꯩꯅꯣ ꯑꯉꯧꯕ ꯄꯥꯝꯕ꯭ꯔꯥ ꯅꯠꯇ꯭ꯔꯒ ꯑꯉꯥꯡꯕꯔꯣ ꯄꯥꯝꯃꯤꯁꯦ

ꯈꯪꯗꯦ ꯑꯗꯣ ꯑꯄꯥꯝꯕꯗꯣ ꯍꯥꯏꯔꯛꯑꯣ ꯑꯣ ꯀꯔꯝ ꯀꯥꯟꯗ ꯂꯥꯛꯄꯤꯒꯦ ꯍꯥꯏꯕꯅꯣ ꯑꯣ ꯎꯝ ꯍꯣꯏꯑꯦ ꯐꯕꯅꯦ ꯑꯍꯣꯏ ꯑꯗꯨ ꯐꯩꯑꯦ ꯎꯝ ꯑꯣ ꯍꯌꯦꯡ ꯀꯩꯅꯣ ꯂꯧꯕꯤꯅꯤꯡꯕ ꯃꯇꯝꯗ ꯑꯗꯨꯝ ꯂꯧꯕꯤꯔꯣ ꯑꯃꯨꯕꯗꯣ ꯑꯃꯨꯕꯗꯣ ꯑꯣꯏꯅ ꯄꯥꯝꯃꯕ ꯑꯣ ꯌꯥꯝꯅ ꯂꯧꯔꯒꯅ ꯃꯃꯟꯗꯣ ꯇꯥꯔꯒꯅꯤ ꯌꯥꯝꯅ ꯂꯧꯕꯒꯤ ꯍꯥꯏꯗꯤ ꯁꯣꯝꯅ ꯌꯥꯝꯅ ꯂꯧꯕꯒꯤ ꯃꯇꯨꯡ ꯏꯟꯅꯅꯦ ꯑꯩꯈꯣꯏꯁꯨ ꯇꯥꯗꯣꯏꯅꯦꯕ ꯈꯔ ꯌꯦꯡꯗꯣꯏꯅꯦꯕ ꯑꯣ ꯂꯧꯕꯤꯅꯤꯡꯕ ꯃꯇꯝꯗ ꯑꯗꯨꯝ ꯀꯩꯅꯣ ꯇꯧꯔꯒ ꯂꯥꯛꯑꯒ ꯑꯗꯨꯝ ꯂꯧꯕꯤꯔꯣ ꯑꯗꯨꯝ ꯑꯩꯁꯨ ꯐꯖꯅ ꯍꯥꯏꯗꯤ ꯊꯃꯝꯃꯒꯦ ꯈꯣꯠꯂꯝꯃꯒꯦꯕ ꯍꯣꯏ ꯍꯣꯏ ꯌꯥꯝꯅ ꯂꯧꯔꯗꯤ ꯑꯗꯨꯝ ꯀꯩꯅꯣ ꯇꯧꯔ ꯂꯣꯏꯔꯦ ꯃꯃꯟ ꯇꯥꯔꯒ ꯂꯣꯏꯔꯦ ꯍꯣꯏ ꯍꯣꯏ ꯍꯣꯏ ꯍꯣꯏ